ꯑꯩꯅ ꯄꯥꯝꯕꯤꯁꯤꯡꯁꯦ ꯊꯥꯔꯝꯗꯥꯏꯗ ꯄꯥꯝꯕꯤ ꯑꯄꯥꯝ ꯑꯄꯥꯝ ꯑꯄꯥꯝꯕ ꯁꯤꯅꯔꯤ ꯃꯌꯥꯝ ꯁꯦꯝꯒꯦ ꯇꯧꯕ ꯃꯇꯝꯁꯤꯗ ꯃꯈꯥꯗ ꯂꯩꯍꯥꯎ ꯂꯩꯅꯕꯅ ꯁꯟꯊꯤ ꯈꯔ ꯆꯥꯏꯌꯦ ꯑꯗꯨꯒ ꯎꯠꯀꯨꯝꯕ ꯃꯩꯅ ꯆꯥꯛꯄ ꯎꯠ ꯁꯤꯡ ꯊꯥꯕꯒꯤ ꯎꯠꯁꯤꯡꯗꯣ ꯑꯗꯨꯁꯨ ꯈꯔ ꯆꯥꯏꯌꯦ ꯑꯗꯨꯒ ꯑꯗꯨꯒꯤ ꯃꯊꯛꯇ ꯂꯩ ꯊꯥꯔꯛꯄꯗꯣ ꯁꯥꯠꯂꯛꯄ ꯃꯇꯝꯗ ꯌꯥꯝ ꯐꯖꯩꯌꯦ ꯑꯗꯨꯒ ꯐꯗꯤꯒꯣꯝꯒꯨꯝꯕ ꯀꯔꯤꯒꯨꯝꯕ ꯂꯧꯗꯁꯨ ꯂꯣꯏꯅ ꯑꯩꯅ ꯇꯧꯕ ꯈꯨꯗꯤꯡꯁꯤꯗ ꯍꯥꯔ ꯗꯔꯀꯥꯔ ꯑꯣꯏꯕꯅꯤꯅ ꯑꯌꯥꯝꯕ ꯂꯣꯀꯦꯜꯒꯤꯗꯤ ꯑꯩꯈꯣꯏ ꯁꯟꯊꯤ ꯑꯣꯏꯅ ꯇꯧꯋꯦ ꯑꯗꯨꯒ ꯎꯠꯇꯣ ꯑꯗꯨꯅ ꯑꯣꯏꯅ ꯇꯧꯋꯦ ꯑꯗꯨꯅ ꯑꯩꯈꯣꯏ ꯌꯥꯝ ꯂꯥꯏꯅ ꯆꯤꯡꯗꯗꯤ ꯎ ꯄꯥꯝꯕꯤꯁꯦ ꯊꯥꯕ ꯌꯥꯏ ꯑꯗꯨꯅꯤ ꯑꯩꯈꯣꯏꯅ ꯑꯩꯈꯣꯏꯒꯤ ꯄ꯭ꯂꯥꯟꯗꯣ